ꯑꯩꯅ ꯁꯣꯁꯦꯟ ꯃꯦꯗꯤꯌꯥꯗ ꯑꯩꯒꯤ ꯌꯨꯇꯨꯞ ꯆꯦꯟꯅꯦꯟ ꯑꯃꯈꯛ ꯍꯥꯛꯖꯩ ꯑꯗꯨꯗ ꯅꯣꯡꯃ ꯅꯣꯡꯃꯒꯤ ꯑꯣꯏꯕ ꯏ ꯄꯥꯎ ꯀꯌꯥ ꯃꯔꯨꯝꯁꯨ ꯊꯥꯒꯠꯆꯩ ꯇꯦꯛꯅꯣꯂꯣꯖꯤ ꯈꯨꯠ ꯈꯨꯠ ꯈꯨꯠ ꯈꯣꯡꯅ ꯁꯦꯝꯕ ꯄꯣꯠ ꯆꯩ ꯀꯌꯥꯃꯔꯣꯝ ꯀꯥꯟꯅꯕ ꯄꯤꯕꯒꯤꯁꯨ ꯊꯥꯒꯠꯆꯩ ꯑꯗꯨꯒ ꯑꯩꯅ ꯏꯁꯥꯒꯤ ꯄ꯭ꯔꯥꯏꯚꯦꯁꯤ ꯑꯣꯏꯕ ꯃꯤꯅ ꯃꯤꯗ ꯌꯦꯡꯕ ꯌꯥꯗꯕ ꯚꯤꯗꯤꯑꯣ ꯊꯥꯒꯠꯈꯤꯕ ꯌꯥꯎꯕ ꯃꯇꯝꯗ ꯏꯁꯥꯗ ꯑꯀꯤꯕ ꯄꯣꯛꯈꯤꯕꯁꯨ ꯂꯩꯈꯤ